ꯃꯁꯤꯒꯤ ꯍꯤꯌꯔ ꯖꯦꯜꯁꯦ ꯁꯤꯖꯤꯟꯅꯕ ꯌꯥꯝ ꯅꯨꯡꯉꯥꯏꯇꯦꯕꯣ ꯍꯥꯏꯗꯤ ꯁꯝꯁꯦ ꯇꯩꯔ ꯀꯥꯟꯁꯤꯗ ꯃꯇꯨꯝ ꯃꯇꯨꯝ ꯃꯇꯨꯝ ꯁꯥꯁꯤꯜꯂꯒ ꯑꯩꯈꯣꯏꯅ ꯁꯦꯝꯅꯤꯡꯕ ꯄꯣꯁ ꯑꯗꯨ ꯁꯦꯝꯕ ꯌꯥꯗꯦꯕ ꯃꯥꯏꯁꯦ ꯇꯥꯍꯟꯅꯤꯡꯕ ꯑꯃ ꯑꯗꯒꯤ ꯑꯣꯏꯕꯅ ꯑꯃ ꯑꯗꯨꯒ ꯈꯪꯗꯦ ꯀ꯭ꯔꯪ ꯀ꯭ꯔꯪ ꯀ꯭ꯔꯪ ꯂꯥꯎꯔꯒ ꯌꯥꯝꯅ ꯍꯥꯁꯨ ꯍꯥꯀꯠꯆꯩ ꯀꯣꯛꯇ